ꯍꯜꯂꯣ ꯑꯥꯎ ꯇꯥꯏꯌꯦ ꯇꯥꯏꯌꯦ ꯉꯥ ꯌꯥꯝ ꯐꯥꯏꯌꯦ ꯑꯩꯈꯣꯏꯔꯣꯝꯒꯤꯗꯤ

ꯉꯥꯁꯦ ꯉꯥ ꯑꯩꯈꯣꯏꯒꯤ ꯄꯣꯛꯂꯥꯎꯕꯤꯒꯨꯝꯕ ꯑꯗꯨꯗꯩ ꯅꯥꯄꯤ ꯆꯥꯕꯤ ꯑꯗꯨꯗꯩ ꯉꯥꯀꯨꯞꯀꯁꯨ ꯑꯗꯨꯝ ꯌꯥꯎꯏ ꯇꯨꯡꯍꯟꯕꯤꯒꯁꯨ ꯌꯥꯎꯏ ꯅꯪ ꯀꯔꯤ ꯉꯥ ꯄꯥꯃꯤ ꯆꯥꯅꯤꯡꯏꯅꯣ ꯄꯣꯛꯂꯥꯎꯕꯤ ꯑꯣ ꯑꯗꯨ ꯃꯔꯨꯝ ꯄꯨꯕꯁꯨ ꯌꯥꯎꯏ ꯑꯗꯣ ꯅꯪ ꯀꯩꯗꯧꯉꯩ ꯂꯥꯛꯀꯦ ꯍꯥꯏꯅꯣ ꯂꯥꯛꯑꯣ ꯅꯪꯅ ꯂꯥꯛꯀꯗꯧꯕ ꯅꯨꯃꯤꯠꯇꯣ ꯍꯥꯏꯔꯛꯑꯣ ꯉꯥ ꯐꯥꯕ ꯅꯨꯃꯤꯠ ꯇꯥꯔꯒꯗꯤ ꯐꯩ ꯇꯥꯗ꯭ꯔꯥꯗꯤ ꯑꯃꯨꯛ ꯐꯔꯛꯇꯣ ꯇꯥꯅꯦꯕꯀꯣ ꯑꯗꯨꯅ ꯑꯥ ꯃꯃꯟꯁꯦ ꯀꯩꯅꯣ ꯄꯣꯛꯂꯥꯎꯕꯤꯗꯤ ꯑꯗꯨꯝ ꯆꯅꯤꯒ ꯀꯨꯟ ꯀꯨꯟꯊ꯭ꯔꯥ ꯑꯗꯨꯝ ꯊꯥ ꯊꯥꯗꯣꯛꯑꯦ ꯔꯧꯅ ꯑꯃꯨꯛ ꯈꯤꯇꯪ ꯍꯦꯜꯂꯦ ꯉꯥꯁꯦ ꯀꯩꯅꯣꯗ ꯑꯩꯈꯣꯏꯒꯤ ꯀꯩꯅꯣꯒꯨꯝꯕꯗ ꯁꯟꯗꯦꯒꯨꯝꯕꯁꯨ ꯐꯥꯏ ꯑꯗꯨꯗꯩ ꯑꯇꯩ ꯃꯇꯝꯗꯁꯨ ꯑꯗꯨꯝ ꯃꯔꯛꯇ ꯐꯥꯏꯑꯦꯕ ꯀꯣ ꯏꯟ ꯀꯣꯠꯂꯒ ꯑꯉꯥꯡꯈꯩꯒ ꯇꯧꯔꯒ ꯐꯥꯕꯅꯦꯕ ꯑꯗꯣ ꯅꯪꯅ ꯂꯥꯛꯀꯗꯧꯕ ꯑꯩ ꯁꯤ ꯅꯨꯃꯤꯠꯁꯤꯗ ꯂꯥꯛꯀꯦ ꯀꯔꯤ ꯀꯔꯤ ꯉꯥꯅꯣ ꯅꯪꯅ ꯑꯄꯥꯝꯕꯗꯣ ꯑꯗꯨꯝ ꯉꯥꯀꯨꯞ ꯄꯥꯝꯕ꯭ꯔ ꯑꯗꯨꯗꯩ ꯀꯔꯤ ꯀꯔꯤ ꯄꯥꯝꯒꯦꯗꯣ ꯅꯪ ꯄꯨꯛꯂꯥꯎꯕꯤꯗꯤ ꯄꯥꯝꯃꯦ ꯍꯥꯏꯗꯅ ꯑꯗꯨꯗ ꯑꯗꯨꯝ ꯑꯩ ꯀꯩꯅꯣ ꯇꯧꯔꯒꯦ ꯅꯪ ꯃꯔꯣꯜꯗꯣ ꯍꯥꯏꯔꯛꯑꯣ ꯑꯗꯨꯒ ꯐꯥꯔꯁꯤ ꯅꯪ ꯆꯥꯅꯤꯡꯉꯤꯗꯣ ꯑꯗꯨꯒ ꯂꯧꯕ ꯌꯥꯔꯅꯦꯕ ꯅꯣꯏꯔꯣꯝ

ꯁꯤꯇꯂꯦ ꯑꯗꯣ ꯅꯣꯏꯔꯣꯝꯒꯤꯗ ꯀꯩꯀꯩ ꯉꯥꯗꯤ ꯀꯥꯝꯗꯧꯕ ꯅꯣꯏ ꯀꯝꯗꯧꯔꯤꯒꯦ ꯑꯣ ꯑꯣ ꯑꯗꯨ ꯑꯣꯏꯔꯗꯤ ꯑꯩꯒꯤꯗꯤ ꯌꯣꯟꯕ ꯌꯥꯔꯕꯅꯤꯅ ꯑꯗꯨꯝ ꯅꯪꯅ ꯂꯥꯛꯀꯗꯧꯕꯗꯣ ꯍꯥꯏꯔꯛꯑꯣ ꯑꯗꯣ ꯉꯥꯗꯣ ꯑꯗꯨꯝ ꯐꯥꯔꯒ ꯅꯪꯅ ꯂꯧꯅꯤꯡꯕ ꯂꯧꯕ ꯌꯥꯅꯤꯌꯦ ꯍꯣꯏ ꯍꯣꯏ ꯍꯣꯏ ꯅꯪꯕꯨ ꯀꯔꯝ ꯀꯔꯝ ꯇꯧꯔꯤꯒꯦ ꯅꯪꯕꯣ ꯀꯔꯝ ꯀꯔꯝ ꯇꯧꯔꯤꯒꯦ ꯅꯪꯕꯣ ꯅꯨꯡꯉꯥꯏꯔꯤꯕꯣ ꯍꯣꯏ ꯍꯣꯏ ꯍꯣꯏ ꯑꯗꯨꯝ ꯂꯩꯔꯤ ꯏꯕꯦꯝꯃ ꯍꯥꯃꯨ ꯍꯥꯃꯨꯅꯤ ꯅꯨꯡꯉꯥꯏꯅ